ꯍꯜꯂꯣ ꯍꯜꯂꯣ ꯇꯥꯏ ꯏꯇꯩꯃ ꯑꯥ ꯏꯇꯩꯃ ꯅꯣꯏꯒꯤꯅꯦ ꯄꯣꯔꯣꯝꯄꯥꯠꯇ ꯄꯣꯔꯣꯝꯄꯥꯠꯇ ꯐꯝꯃꯤ ꯅꯠꯇ꯭ꯔꯣ ꯏꯇꯩꯃꯁꯦ

ꯑꯗꯨꯕꯨ ꯊꯛꯄꯗꯒ ꯑꯩꯈꯣꯏꯒꯤ ꯑꯄꯨꯝꯕꯒ ꯌꯥꯎꯗꯖꯥꯠꯂꯣ ꯑꯗꯨꯕꯨ ꯄꯨꯝꯕꯒ ꯃꯔꯛꯇꯒ ꯌꯥꯎꯔꯝꯒꯅꯤꯅ

ꯎꯝ ꯑꯣ ꯑꯣ ꯎꯝ ꯑꯣ ꯑꯗꯨꯗꯤ ꯑꯩꯈꯣꯏ ꯃꯌꯥꯝ ꯑꯇꯣꯞꯄꯒꯤ ꯖꯥꯒꯗꯁꯨ ꯈꯣꯡꯍꯥꯝ ꯄꯥꯠꯇ ꯌꯣꯜꯂꯤꯗꯨ ꯍꯨꯝꯗ꯭ꯔꯥ ꯍꯨꯝꯗ꯭ꯔꯥ ꯌꯣꯜꯂꯤ ꯃꯔꯤꯐꯨ ꯌꯣꯟꯕꯁꯨ ꯌꯥꯎꯏ ꯑꯗꯨꯝ ꯑꯗꯨꯝ ꯍꯧꯖꯤꯛꯇꯤ ꯃꯥꯏ ꯃꯇꯝꯅꯦꯕꯀꯣ ꯃꯥꯒꯤ

ꯌꯣꯜꯂꯤ ꯇꯔꯕꯨꯖꯥꯁꯦ ꯀꯦ ꯖꯤꯗ ꯌꯥꯡꯈꯩ ꯄꯤꯕ꯭ꯔꯣ ꯍꯨꯝꯐꯨ ꯄꯤꯕ꯭ꯔꯣ ꯎꯝ

ꯎꯝ ꯑꯥ ꯎꯝ ꯑꯣ ꯑꯗꯣ ꯇꯔꯕꯨꯖꯒꯤ ꯑꯦ ꯏꯇꯩꯃꯩꯗꯤ ꯃꯔꯥꯡ ꯇꯨꯔꯥꯡꯕꯗꯨꯔꯣ ꯀꯔꯝꯕ ꯃꯨꯔꯤ ꯃꯨꯔꯤ ꯁꯪꯂꯤ ꯁꯪꯂꯤ ꯇꯧꯕꯗꯨꯔꯣ

ꯑꯣ ꯑꯃꯨꯕꯗꯨꯅ ꯑꯃꯨꯕꯗꯨꯅ ꯊꯨꯝꯕ ꯍꯦꯜꯂꯤꯔꯕ

ꯑꯣ ꯑꯩꯗꯤ ꯃꯤꯒꯤꯁꯨ ꯈꯔ ꯄꯤꯒꯦ ꯇꯧꯕ ꯇꯔꯕꯨꯖꯁꯦ ꯇꯔꯕꯨꯖꯗꯤ ꯑꯩꯈꯣꯏꯒꯤ ꯏꯇꯩꯃꯩꯁꯦ ꯀꯦ ꯖꯤ ꯑꯅꯤ ꯑꯍꯨꯝ ꯇꯥꯕ ꯑꯗꯨꯝ ꯌꯥꯎꯕ꯭ꯔꯣ ꯌꯥꯎꯋꯦ ꯑꯣ ꯑꯣ ꯑꯗꯨꯗꯤ ꯑꯩ ꯑꯩ ꯃꯤꯒꯤ

ꯑꯣ ꯑꯗꯨ ꯑꯗꯨ ꯑꯩꯅ ꯑꯥ ꯀꯦ ꯖꯤ ꯃꯉꯥ ꯇꯔꯨꯛ ꯂꯧꯔ ꯃꯤꯉꯣꯟꯗꯁꯨ ꯄꯤꯒꯦ ꯇꯧꯕ ꯑꯗꯣ ꯌꯨꯕꯤꯗꯣ ꯑꯗꯨꯁꯨ ꯇꯥꯡꯒꯦꯔꯥ ꯍꯣꯡꯒꯦꯔꯥ ꯍꯣꯏ ꯑꯩꯈꯣꯏ ꯍꯧꯖꯤꯛꯇꯤ ꯄꯨꯝꯗꯤ ꯄꯨꯝꯗꯦ ꯑꯗꯣ ꯑꯗꯨꯕꯨꯗꯤ ꯃꯤ ꯈꯨꯗꯤꯡꯃꯛ ꯄꯨꯝꯗꯦ ꯍꯥꯏꯕ ꯑꯁꯪꯕꯅꯤꯅ ꯑꯗꯨꯒꯤꯗꯨꯒ ꯑꯥ ꯄꯨꯒꯦ ꯇꯧꯕꯅꯤꯗ ꯑꯗꯨꯗ ꯑꯩꯅ ꯏꯇꯩꯃꯁꯦ ꯄꯣꯔꯣꯝꯄꯥꯠꯇ ꯐꯝꯃꯦ ꯍꯥꯏꯕꯗꯨꯗ ꯑꯗꯣ ꯑꯇꯣꯞꯄꯗꯗꯤ ꯈꯣꯡꯍꯥꯝ ꯄꯥꯠ ꯁꯥꯏꯗꯗꯤ ꯂꯝꯕꯤꯅꯤ ꯍꯥꯏꯕ ꯋꯥꯅꯤ ꯌꯥꯝ ꯇꯥꯡꯉꯦꯕ ꯀꯩꯅꯣꯗ ꯀꯩꯅꯣꯗꯒꯤ ꯃꯣꯏꯅ ꯕꯁꯇ ꯄꯣꯔꯛꯑꯁꯨ ꯃꯣꯏꯅ ꯌꯣꯜꯂꯤꯗꯨ ꯃꯔꯤꯐꯨ ꯑꯗꯨꯒ ꯈꯔ ꯑꯃꯅ ꯃꯆꯩꯗꯨ ꯄꯥꯜꯂꯗꯤ ꯆꯥꯝꯃꯒ ꯇꯔꯥ ꯀꯨꯟ ꯌꯣꯜꯂꯦꯕ ꯃꯆꯩ ꯄꯥꯟꯕ ꯏꯁꯇ꯭ꯔꯣꯗꯣ ꯏꯁꯇ꯭ꯔꯣꯕꯦꯔꯤ ꯏꯁ꯭ꯇꯔꯣ ꯀꯩꯅꯣꯃ ꯆꯤꯡꯈꯠꯅꯕꯗꯣ ꯑꯗꯨ ꯌꯥꯎꯔꯗꯤ ꯑꯪ ꯆꯥꯝꯃꯒ ꯇꯔꯥ ꯀꯨꯟꯗ ꯌꯣꯜꯂꯦꯕ ꯃꯣꯏꯅ ꯑꯗꯨ ꯆꯤꯡꯈꯠꯅꯕ ꯌꯥꯎꯔꯗꯤ ꯑꯗꯨꯗ ꯑꯩꯈꯣꯏꯅ ꯑꯗꯨ ꯅꯠꯇꯕꯅꯤꯅ ꯏꯆꯝ ꯆꯝꯅ ꯂꯩꯗꯣꯏꯅꯤꯅ ꯑꯗꯨꯗ ꯃꯔꯤꯐꯨ ꯑꯣꯏꯔꯒꯁꯨ ꯑꯗꯨꯝ ꯀꯩꯁꯨ ꯀꯥꯏꯗ꯭ꯔꯦ ꯑꯗꯨꯗꯤ ꯑꯩꯈꯣꯏꯅ ꯃꯣꯏꯗꯤ ꯄꯨꯝꯒꯟꯗꯦꯕꯨꯗꯤ ꯍꯥꯏ ꯃꯣꯏꯗꯤ ꯑꯝꯇ ꯄꯨꯝꯗꯦ ꯍꯥꯏꯌꯦꯕ ꯑꯗꯨꯒ ꯇꯔꯕꯨꯖꯁꯨ ꯑꯩꯈꯣꯏꯒꯤ ꯏꯁꯤꯡ ꯊꯨꯝꯗ꯭ꯔꯒꯗꯤ ꯄꯨꯝꯗꯦ ꯑꯗꯨ ꯅꯠꯇ꯭ꯔꯒꯗꯤ ꯈꯔ ꯃꯁꯥ ꯅꯥꯕꯗꯤ ꯃꯥꯗꯤ ꯀꯩꯒꯨꯝ ꯀꯥꯟꯗ ꯌꯥꯎꯏ ꯑꯗꯨꯁꯨ ꯌꯦꯡꯉꯒ ꯑꯗꯨꯝ ꯈꯪꯉꯅꯤ ꯑꯗꯨꯕꯨꯗꯤ ꯑꯗ ꯑꯇꯣꯞꯄ ꯑꯇꯣꯞꯄꯗ ꯀꯔꯤ ꯀꯔꯤ ꯌꯣꯟꯒꯦ ꯏꯇꯩꯃꯒꯤꯗ

ꯑꯗꯣ ꯑꯗꯨꯗꯤ ꯑꯩꯅꯅꯦ ꯑꯩꯅ ꯍꯪꯅꯤꯡꯉꯤꯁꯦ ꯑꯥ ꯁꯦꯝꯗꯨꯗꯤ ꯀꯦ ꯖꯤꯗ ꯀꯌꯥ ꯄꯤ ꯑꯉꯥꯡꯕꯗꯨꯔꯣ ꯑꯉꯧꯕꯗꯨꯔꯣ ꯑꯣ ꯑꯉꯥꯡꯕꯗꯨ ꯑꯗꯨ ꯀꯦ ꯖꯤꯗ ꯀꯦ ꯖꯤꯗ ꯍꯨꯝꯗ꯭ꯔꯥ ꯄꯤꯕ ꯑꯃ ꯆꯥꯝꯃꯨꯛ ꯄꯤꯕ꯭ꯔꯥ ꯑꯥ ꯀꯦ ꯖꯤꯗ ꯑꯩꯃ ꯑꯩꯗꯤ ꯂꯩꯗ ꯀꯨꯏꯔꯃꯤꯅ ꯑꯣꯏꯔꯖꯥꯠꯅꯤꯅ ꯑꯩꯁꯦ ꯑꯗꯨꯗꯤ ꯀꯦ ꯖꯤ ꯃꯈꯥꯏꯗ ꯆꯥꯝꯃꯒ ꯍꯦꯜꯂꯦꯅꯦ ꯑꯗꯨꯗꯤ ꯑꯗꯨꯗꯤ ꯑꯉꯧꯕꯗꯨꯅ ꯑꯃꯨꯛ ꯍꯣꯡꯉꯤꯔꯥ ꯈꯔ ꯄꯤꯛꯄꯗꯨꯅ ꯑꯃꯨꯛ ꯑꯣ ꯑꯗꯨꯗꯤ ꯑꯥ ꯑꯗꯨꯅ ꯑꯗꯨꯗꯤ ꯍꯥꯎꯇꯕꯗꯨ ꯈꯔꯒ ꯑꯍꯥꯎꯕ ꯈꯔꯗꯨ ꯌꯥꯟꯅꯕ ꯇꯥꯔꯦ ꯑꯗꯨꯗꯤ ꯄꯨꯔꯥ ꯆꯠꯇꯣꯏꯅꯤꯅ ꯃꯤꯉꯣꯟꯗ ꯄꯤꯕꯕꯨ ꯈꯔ ꯌꯥꯟꯅꯔ ꯄꯨꯕ ꯇꯥꯔꯦ ꯑꯗꯨꯃꯥꯏꯅ ꯇꯧꯔꯒ

ꯑꯣ ꯄꯨꯡ ꯀꯌꯥꯗꯒꯤ ꯐꯝꯕ ꯍꯧꯒꯦ ꯆꯥꯛ ꯇꯣꯛꯑ ꯂꯥꯛꯄ꯭ꯔꯣ

ꯑꯥ ꯎꯝ ꯎꯝ

ꯍꯥꯏꯗꯤ ꯇꯔꯥ ꯃꯥꯊꯣꯏꯒꯤ ꯃꯇꯨꯡꯗ ꯂꯥꯛꯄ ꯇꯔꯥ ꯃꯥꯊꯣꯛ ꯁꯥꯏꯗ ꯂꯥꯛꯄꯗꯨꯅ ꯆꯥꯛꯇꯣ ꯑꯗꯨꯅꯗꯤ ꯐꯩ ꯍꯥꯏꯕ ꯑꯗꯨꯗꯤ ꯆꯨꯝꯃꯦꯕ ꯏꯇꯩꯃꯅ ꯍꯥꯏꯗꯣ ꯑꯣꯐꯤꯁ ꯃꯌꯥꯝ ꯀꯥꯔꯛꯄꯒꯤ ꯂꯩꯔꯥ ꯆꯠꯄ ꯌꯥꯎꯅꯤ ꯑꯗꯨꯗꯗꯤ ꯄꯣꯠ ꯈꯨꯗꯤꯡꯃꯛ ꯂꯣꯏꯃꯛ ꯇꯔꯥ ꯃꯥꯊꯣꯏ ꯇꯔꯥ ꯁꯨꯃꯥꯏꯅ ꯂꯣꯏꯅ ꯆꯠꯅꯕꯅꯤ ꯍꯧꯖꯤꯛꯇꯤ ꯑꯗꯨꯝ ꯂꯝꯕꯤꯗ ꯆꯠꯂꯒ ꯑꯩꯈꯣꯏꯁꯨ ꯂꯩꯅꯩꯑꯕ ꯊꯥꯏꯅ ꯑꯗꯨꯃꯥꯏꯅ ꯇꯧꯔꯒ ꯑꯗꯨꯗꯤ ꯑꯥ ꯑꯗꯨꯗꯒꯤ ꯀꯩꯅꯣ ꯇꯧꯕꯒꯤꯗꯣ ꯏꯇꯩꯃꯅ ꯐꯝꯃꯤꯗꯣ ꯆꯞ ꯆꯥꯔꯦ ꯑꯗꯨꯗꯤ ꯃꯥꯏ ꯂꯥꯛꯄꯒꯤꯗꯣ ꯆꯥꯛ ꯆꯥꯊꯣꯛꯑꯒ ꯐꯖꯅ ꯅꯦꯅꯥ ꯇꯥꯅ ꯑꯗꯣ ꯑꯣꯐꯤꯁ ꯀꯨꯝꯃꯛꯄ ꯃꯌꯥꯝꯗꯨꯁꯨ ꯑꯌꯥꯝꯕ ꯑꯗꯨꯝ ꯈꯔ ꯆꯠꯂꯝꯒꯅꯤ ꯑꯗꯨꯒ ꯑꯇꯣꯞꯄ ꯑꯗꯨꯒ ꯍꯩꯔꯥ ꯅꯠꯇꯕ ꯑꯇꯣꯞꯄ ꯀꯩꯅꯣꯒꯨꯝꯕ ꯀꯣꯂꯤ ꯍꯋꯥꯏꯒꯨꯝꯕ ꯑꯇꯣꯞꯄꯗꯗꯤ ꯑꯗꯨꯝꯕꯗꯤ ꯍꯥꯞꯆꯤꯟꯗꯕ꯭ꯔꯥ ꯑꯗꯨꯝꯕꯗꯤ ꯑꯥ ꯑꯣ ꯑꯣ ꯑꯣ ꯑꯗꯨꯅꯅꯦ ꯑꯩꯅꯁꯨ ꯃꯤꯒꯤ ꯎꯏ ꯑꯗꯨꯃꯥꯏꯅ ꯅꯥꯀꯟ ꯑꯃꯗ ꯊꯥꯔꯒ ꯅꯥꯀꯟ ꯑꯃꯗ

ꯑꯥ ꯑꯗꯨꯅꯦ ꯍꯥꯏꯁꯦ ꯈꯔꯗꯤ ꯆꯠꯂꯝꯒꯅꯦꯕ ꯅꯨꯡꯗꯥꯡ ꯋꯥꯏꯔꯝꯁꯨ ꯎꯏꯑꯕ ꯌꯥꯝꯅ ꯆꯠꯄ ꯈꯣꯠꯄꯁꯦ ꯍꯥꯏꯗꯤ ꯂꯧꯕ ꯍꯥꯏꯗꯤ ꯑꯣꯁꯤꯟꯅꯩꯕ ꯑꯗꯨ ꯄꯣꯔꯣꯝꯄꯥꯠ ꯁꯥꯏꯗꯗꯤ ꯑꯩꯈꯣꯏꯒꯤ ꯃꯌꯥꯝꯒꯤ ꯂꯝꯕꯤ ꯍꯧꯖꯤꯛꯀꯤ ꯃꯦꯟ ꯔꯣꯗ ꯄꯨꯔꯥ ꯏꯝꯐꯥꯜ ꯏꯁꯀꯤ ꯄꯨꯔꯥ ꯃꯀꯣꯛ ꯑꯣꯏꯔꯛꯑꯕꯅꯤꯅꯅꯦ ꯑꯗꯨꯗꯨꯅ ꯄꯣꯔꯣꯝꯄꯥꯠꯁꯦ ꯍꯧꯖꯤꯛ ꯑꯦ ꯄꯨꯔꯥ ꯆꯠꯂꯦꯕ ꯑꯗꯨꯝ ꯑꯩꯁꯨ ꯎꯏꯌꯦꯕ ꯑꯣꯐꯤꯁ ꯍꯜꯂꯛꯄꯒ ꯁꯤꯅꯦ ꯌꯥꯝ ꯆꯠꯂꯤꯁꯦ ꯑꯗꯨ ꯃꯔꯛꯇ ꯑꯗꯨꯝ ꯆꯠꯄꯨꯗꯤ ꯆꯠꯂꯦ ꯑꯗꯨꯁꯨ ꯑꯣꯐꯤꯁ ꯍꯜꯂꯛꯄꯒꯤ ꯄꯨꯡ ꯇꯔꯥ ꯑꯗꯁꯨ ꯑꯥꯗ ꯇꯔꯥ ꯃꯥꯊꯣꯏꯗꯅ ꯄꯨꯡ ꯑꯃ ꯁꯥꯏꯗꯩꯗꯤ ꯑꯃ ꯁꯥꯏꯗꯩꯗꯤ ꯐꯌꯥꯝ ꯂꯩꯕ ꯎꯔꯦꯗ ꯑꯩꯅ ꯁꯨꯝ ꯎꯕꯗꯁꯨ

ꯑꯗꯨꯗꯤ ꯑꯗꯨꯗ ꯐꯝꯃꯤꯗꯨꯗꯤ ꯑꯗꯨꯗꯤ ꯑꯗꯨꯒꯤ ꯄꯣꯠꯇꯨ ꯌꯨꯕꯤꯒꯩꯗꯨꯗꯤ ꯕꯖꯥꯔꯗꯒꯤ ꯃꯌꯥꯡꯗꯒꯤ ꯂꯧꯕ꯭ꯔꯥ ꯑꯩꯈꯣꯏꯗꯤ ꯃꯩꯇꯩꯒꯤ ꯕ꯭ꯂꯨ ꯍꯤꯟꯗ ꯆꯦꯟꯕ꯭ꯔꯥ ꯑꯗꯨꯗꯤ ꯄꯨꯂꯞ ꯑꯣꯏꯅ ꯆꯦꯟꯕ꯭ꯔꯥ ꯃꯌꯥꯡꯗꯒꯤ ꯂꯧꯔꯤꯔꯥ ꯕꯖꯥꯔꯗꯒꯤ ꯑꯥ ꯎꯝ ꯑꯣ ꯎꯝ ꯃꯥꯟꯅꯦ ꯃꯥꯟꯅꯦ ꯑꯥ ꯃꯥꯟꯅꯦ ꯃꯥꯟꯅꯦ ꯃꯥꯟꯅꯦ ꯑꯗꯨ ꯃꯔꯛ ꯁꯤꯕ ꯌꯥꯗꯕꯅꯤꯅ ꯑꯗꯨꯅꯤ ꯍꯥꯏꯁꯦ ꯀꯁꯇꯃꯔ ꯃꯥꯡꯒꯤꯗꯣꯏꯅꯦꯕ ꯑꯗꯨ ꯑꯣꯏꯔꯗꯤ ꯑꯩꯈꯣꯏꯒꯤꯁꯤꯁꯨ ꯃꯤ ꯃꯄꯥꯟ ꯂꯣꯝꯗꯒꯤ ꯈꯣꯡꯍꯥꯝ ꯄꯥꯠ ꯑꯁꯥꯏꯗ ꯇꯧꯔꯤꯁꯤꯁꯨ ꯐꯝꯃꯤ ꯃꯌꯥꯝꯗꯨꯁꯨ ꯁꯦꯝ ꯈꯪꯗꯦ ꯑꯃ ꯈꯪꯗꯦ ꯃꯣꯏ ꯃꯣꯏꯒꯤ ꯒꯥꯔꯤꯅ ꯅꯣꯏꯃꯛ ꯊꯥꯗꯔꯝꯃꯤꯅꯦ ꯑꯩꯒꯤ ꯃꯥꯡꯗ ꯎꯏꯅꯦ ꯃꯣꯏꯁꯨ ꯕꯣꯔꯥ ꯕꯣꯔꯥꯗ ꯊꯥꯗꯔꯝꯃꯒ ꯃꯣꯏꯅ ꯍꯨꯝꯗ꯭ꯔꯥ ꯃꯉꯥ ꯑꯗꯨꯅꯦ ꯏꯇꯩꯃꯩꯗꯤ ꯍꯣꯡꯕꯨ ꯍꯣꯡꯕ ꯃꯥꯜꯂꯦ ꯃꯣꯏꯗꯨ ꯍꯨꯝꯗ꯭ꯔꯥ ꯃꯉꯥ ꯍꯨꯝꯗ꯭ꯔꯥ ꯃꯉꯥꯗ ꯁꯥꯔ ꯊꯥꯗꯔꯝꯃꯦꯕ ꯍꯨꯝꯗ꯭ꯔꯥ ꯃꯉꯥ ꯁꯥꯔꯝꯃꯒ ꯊꯥꯗꯔꯝꯃꯦ ꯅꯪꯁꯨ ꯑꯗꯨ ꯃꯤꯗꯤ ꯑꯥ ꯏꯁꯇ꯭ꯔꯣꯗꯣ ꯍꯥꯞꯄꯒꯔꯥ ꯀꯩꯅꯣ ꯆꯥꯝꯃ ꯀꯨꯜꯂꯥ ꯀꯩꯅꯣ ꯌꯣꯜꯂꯦꯕ ꯑꯗꯨ ꯍꯣꯡꯕꯨ ꯍꯣꯡꯉꯦ ꯃꯣꯏꯗꯨ ꯑꯥ ꯑꯗꯨ ꯍꯥꯞꯇꯕꯒꯤꯅꯦꯕ ꯍꯣꯡꯏꯗꯣ ꯃꯣꯏꯗꯨ ꯑꯗꯨꯝ ꯊꯨꯒꯥꯏꯔꯒ ꯊꯝꯃꯒ ꯑꯗꯨꯝ ꯃꯣꯏꯅ ꯑꯗꯨꯝ ꯈꯦꯇꯣꯈ꯭ꯔꯒ ꯑꯊꯣꯠꯄꯅꯤꯅꯕꯀꯣ ꯑꯁꯪꯕꯅꯤꯅ ꯑꯗꯨ ꯃꯣꯏ ꯑꯗꯨꯃꯥꯏꯅ ꯇꯧꯔꯒ ꯌꯥꯝꯅ ꯆꯥꯅꯩ ꯑꯗꯨ ꯃꯣꯏꯒꯤ ꯌꯥꯝ ꯐꯩꯑꯅ ꯍꯧꯖꯤꯛꯇꯤ ꯍꯛꯆꯥꯡꯗꯁꯨ ꯃꯣꯏ ꯃꯣꯏꯒꯤ ꯇꯣꯉꯥꯟꯕ ꯑꯃ ꯃꯍꯤꯗꯣ ꯍꯧꯖꯤꯛ ꯊꯑꯣꯏ ꯇꯥꯟꯅꯔꯦꯕ ꯃꯌꯥꯝꯅ ꯑꯗꯨꯅ ꯃꯣꯏꯗꯨ ꯑꯗꯨ ꯍꯣꯡꯉꯦꯕ ꯃꯣꯏ ꯃꯣꯏꯅ ꯊꯥꯕꯗꯣ ꯍꯨꯝꯗ꯭ꯔꯥ ꯃꯉꯥꯗ ꯊꯥꯏ ꯑꯗꯨꯒ ꯃꯣꯏꯅ ꯑꯥ ꯆꯨꯝꯅꯗꯪ ꯂꯧꯔꯒꯅ ꯆꯥꯝ ꯂꯧꯏ ꯍꯥꯏ ꯑꯩꯅ ꯍꯪꯕꯗ ꯑꯗꯨꯒ ꯃꯣꯏꯒꯤ ꯃꯆꯩꯗꯨ ꯄ꯭ꯂꯥꯁꯇꯤꯛꯀꯤ ꯏꯁꯇ꯭ꯔꯣꯗꯨ ꯌꯥꯎꯔꯒꯗꯤ ꯃꯣꯏ ꯀꯩꯅꯣ ꯆꯥꯝꯃꯒ ꯀꯨꯟ ꯑꯗꯨ ꯈꯔꯒ ꯑꯩꯈꯣꯏꯒꯤ ꯃꯤꯒ ꯏꯟꯅꯔꯗꯤ ꯆꯥꯝ ꯀꯨꯟꯊ꯭ꯔꯥꯒ ꯌꯧꯁꯤꯜꯂꯛꯏ ꯍꯥꯏ ꯉꯥꯛꯇꯪꯗ ꯑꯗꯨꯕꯨꯗꯤ ꯑꯗꯣ ꯑꯗꯣ ꯑꯗꯨꯒꯨꯕꯨꯗꯤ ꯃꯥꯟꯅ ꯌꯥꯄꯣꯠꯇꯦ ꯑꯃꯅ ꯅꯦꯁꯅꯦꯜ ꯍꯥꯏꯋꯦ ꯂꯝꯕꯤꯅꯤꯅꯀꯣ ꯑꯗꯨꯕꯨꯗꯤ ꯃꯌꯥꯝꯒꯤ ꯃꯥꯏꯗꯤ ꯐꯖꯅ ꯃꯣꯏ ꯐꯝꯕꯝꯗꯣ ꯖꯒꯥꯗꯣ ꯑꯃꯅꯤ ꯑꯗꯥꯏꯗ ꯐꯥꯟ ꯊꯥꯏꯌꯦꯕ ꯆꯤꯡꯒꯤ ꯃꯌꯥꯗꯣ ꯑꯗꯨꯅ ꯃꯣꯏꯗꯣ ꯃꯣꯏꯗꯨꯗꯤ ꯄꯨꯔꯥ ꯑꯩꯈꯣꯏꯒꯤ ꯑꯥ ꯄꯥꯈꯪ ꯂꯩꯁꯥꯕꯤꯁꯨ ꯑꯗꯨꯝ ꯐꯝꯃꯒ ꯑꯗꯨꯝ ꯉꯥꯏꯍꯥꯛ ꯑꯗꯨꯝ ꯄꯣꯊꯥꯔ ꯑꯗꯨꯝ ꯎꯔꯨꯝ ꯑꯃ ꯇꯧꯋꯦ ꯑꯗꯨ ꯃꯣꯏꯒꯗꯤ ꯈꯔꯕꯨꯗꯤ ꯈꯦꯟꯅꯔꯅꯤ ꯑꯗꯨꯕꯨꯗꯤ ꯏꯇꯩꯃꯒꯤ ꯖꯥꯒꯗꯨꯒꯕꯨꯗꯤ ꯑꯣꯐꯤꯁꯀꯤ ꯁꯣꯝꯒꯤꯅ ꯑꯣꯐꯤꯁꯇ ꯑꯣꯏ ꯇꯧꯕ ꯑꯁꯣꯝꯒꯤꯅ ꯑꯣꯐꯤꯁꯀꯤ ꯅꯠꯇꯕꯤꯗ ꯃꯣꯏꯅ ꯀꯣꯏꯕ ꯆꯠꯄꯒꯤ ꯂꯥꯛꯄ ꯍꯜꯂꯛꯄꯩꯗ ꯑꯗꯨꯝ ꯃꯥꯏꯅ ꯑꯣꯏꯅ ꯇꯧꯋꯦ ꯑꯣ ꯍꯣꯏ ꯍꯣꯏ ꯏꯇꯩꯃ ꯏꯇꯩꯃ ꯐꯔꯦ ꯐꯔꯦ ꯐꯔꯦ ꯎꯝ ꯎꯝ ꯊꯝꯃꯦ ꯊꯝꯃꯦ